ꯏꯁꯩ ꯁꯛꯄꯁꯦ ꯌꯥꯝꯅ ꯂꯥꯏꯌꯦ ꯌꯥꯝꯅ ꯏꯠꯁ ꯑꯣꯜ ꯑꯩꯈꯣꯏꯅ ꯑꯩꯈꯣꯏꯒꯤ ꯊꯝꯃꯣꯏꯅ ꯂꯩꯕꯁꯦ ꯑꯦꯛꯁꯄ꯭ꯔꯦꯁ ꯇꯧꯕꯅꯦꯕ ꯏꯁꯩꯁꯦ ꯏꯁꯩ ꯍꯥꯏꯕꯁꯦ ꯑꯗꯨꯃꯥꯏꯅ ꯑꯦꯛꯁꯄ꯭ꯔꯦꯁ ꯇꯧꯖꯕꯅꯦ ꯍꯥꯏꯅ ꯑꯩꯒꯤ ꯃꯣꯠꯇꯗꯤ ꯑꯗꯨ ꯑꯣꯏꯅ ꯈꯜꯂꯦ ꯌꯥꯝꯅ ꯂꯥꯏꯌꯦ